ꯃꯍꯩ ꯃꯁꯤꯡ ꯇꯝꯕꯗ ꯁ꯭ꯇꯦꯝꯁꯤꯡ ꯀꯣꯏꯟꯁꯤꯡ ꯅꯠꯇ꯭ꯔꯒ ꯅꯨꯡꯁꯤꯡ ꯈꯣꯝꯖꯟꯕ ꯑꯁꯤꯅ ꯀꯔꯤ ꯀꯥꯟꯅꯕꯒꯦ ꯍꯥꯏꯕꯗ ꯃꯐꯝ ꯃꯐꯝ ꯑꯇꯣꯞꯄ ꯀꯟꯇ꯭ꯔꯤꯒꯤ ꯃꯔꯝꯗ ꯇꯝꯖꯟꯕ ꯄꯥꯕ ꯐꯪꯕ ꯑꯗꯒꯤꯗꯤ ꯃꯣꯏꯒꯤ ꯑꯣꯏꯕ ꯀꯜꯆꯔꯦꯜꯒꯤ ꯑꯣꯏꯕ ꯑꯅꯝꯕꯅ ꯈꯪꯕ ꯉꯝꯕ ꯁꯤꯒꯨꯝꯕꯁꯦ ꯁꯤꯖꯤꯟꯅꯕꯗꯒꯤ ꯑꯗꯨꯒ ꯃꯣꯏꯒꯤ ꯇ꯭ꯔꯦꯗꯤꯁꯅꯦꯜꯒꯤ ꯑꯣꯏꯕ ꯁꯤꯒꯨꯝꯕꯁꯨ ꯃꯌꯥꯝ ꯑꯃ ꯈꯪꯕ ꯉꯝꯃꯤ ꯍꯤꯁꯇ꯭ꯔꯤꯒꯤ ꯃꯔꯝꯗ ꯄꯥꯕ ꯏꯚꯦꯟꯁ ꯑꯇꯩ ꯑꯇꯩ ꯂꯩꯕ ꯃꯌꯥꯝ ꯀꯟꯇ꯭ꯔꯤ ꯑꯇꯣꯞꯄ ꯑꯃꯒꯤ ꯃꯔꯝꯗ ꯄꯥꯕꯁꯤꯡꯁꯦ ꯁꯤꯁꯤꯡꯁꯦ ꯂꯣꯏꯅ ꯈꯪꯕ ꯉꯝꯃꯤ ꯄꯥꯕ ꯉꯝꯃꯤ ꯑꯗꯨꯅ ꯁꯤꯁꯦ ꯌꯥꯝ ꯀꯥꯟꯅꯩ ꯁꯤ ꯁꯤꯖꯤꯟꯅꯕꯁꯤꯅ ꯌꯥꯝ ꯀꯥꯅꯕ ꯄꯤ ꯑꯩꯈꯣꯏꯗ ꯑꯩꯅ ꯈꯟꯖꯕꯗ ꯃꯌꯥꯝꯁꯨ ꯁꯥꯇ꯭ꯔ ꯃꯌꯥꯝꯁꯨ ꯁꯤꯁꯦ ꯁꯤꯖꯤꯟꯅꯔꯒ ꯄꯥꯕꯤꯌꯨꯕ